ꯍꯜꯂꯣ ꯎꯝ ꯑꯧ ꯑꯧ ꯍꯣꯏ ꯍꯣꯏ ꯑꯣ ꯑꯣ ꯑꯗꯨꯗꯨ ꯑꯩ ꯑꯗꯨꯒꯤꯗꯨ ꯑꯗꯨ ꯃꯟ ꯑꯃꯗ ꯑꯩ ꯄꯩꯁꯥꯒꯤꯗꯣ ꯑꯩꯁꯦ ꯂꯤꯁꯤꯡ ꯇꯔꯥꯗꯤ ꯄꯥꯝꯕ ꯎꯝ ꯍꯥꯏꯕꯗꯤ ꯑꯉꯥꯡ ꯃꯈꯩꯁꯨ ꯁ꯭ꯀꯨꯜ ꯀꯥꯕꯅꯤꯅ ꯑꯩ ꯄꯩꯁꯥꯁꯦ ꯈꯔ ꯋꯥꯕꯅꯤꯅ ꯑꯩ ꯑꯗꯨ ꯑꯩ ꯅꯍꯥꯟ ꯑꯩꯅ ꯌꯨꯝ ꯑꯃ ꯂꯩꯕꯗꯨꯁꯨ ꯃꯈꯣꯏꯁꯨ ꯂꯤꯁꯤꯡ ꯇꯔꯥ ꯄꯤꯕꯅꯦꯕ ꯎꯝ ꯑꯗꯨ

ꯑꯗꯨ ꯄꯩꯁꯥ

ꯑꯥ ꯑꯁ ꯑꯩ ꯑꯗꯨ ꯑꯩꯒꯤꯗꯤ ꯐꯤꯛꯁꯅꯦꯕ ꯑꯩꯗꯤ ꯇꯦꯟ ꯂꯤꯁꯤꯡ ꯇꯔꯥ ꯅꯠꯇ꯭ꯔꯗꯤ ꯑꯩꯗꯤ ꯂꯩꯗꯤ ꯂꯩꯅꯤꯡꯗꯦ ꯍꯥꯏꯅ ꯈꯟꯕ ꯍꯥꯏꯕꯗꯤ ꯑꯩ ꯏꯆꯥꯁꯨ ꯑꯍꯨꯝ ꯂꯩꯕꯅꯤꯅ ꯃꯈꯣꯏꯁꯨ ꯁ꯭ꯀꯨꯜ ꯆꯠꯄꯅꯦꯕ ꯑꯗꯨꯝ ꯌꯨꯝ ꯑꯇꯩꯁꯨ ꯌꯥꯝ ꯂꯩꯕꯅꯤ ꯍꯥꯏꯕꯗꯤ ꯀꯧꯕꯗꯨ ꯃꯈꯣꯏꯁꯨ ꯂꯤꯁꯤꯡ ꯇꯔꯥ ꯂꯣꯏꯅꯃꯛ ꯄꯤꯒꯦ ꯍꯥꯏꯅ ꯂꯩꯕꯅꯦ

ꯍꯥꯏꯕꯗꯤ ꯑꯩ ꯑꯩ ꯑꯩꯒꯤꯗꯃꯛꯇꯗꯤ ꯊꯕꯛ ꯇꯧꯕꯗꯤ ꯀꯥꯏꯗꯦꯕ ꯍꯥꯏꯕꯗꯤ ꯏꯃꯨꯡ ꯆꯥꯎꯔꯁꯨ ꯑꯗꯨꯝ ꯁꯦꯡꯗꯣꯛꯄ ꯌꯥꯝꯂꯁꯨ ꯀꯥꯏꯗꯦꯕ ꯑꯩ ꯍꯟꯗꯛꯁꯦ ꯂꯤꯁꯤꯡ ꯇꯔꯥꯒꯤ ꯂꯤꯁꯤꯡ ꯇꯔꯥ ꯄꯤꯕ ꯉꯝꯕꯒꯤ ꯏꯃꯨꯡꯗ ꯑꯩꯗꯤ ꯑꯗꯨꯝ ꯑꯗꯨ ꯅꯪ ꯄꯤꯕ ꯉꯝꯒꯗ꯭ꯔꯥ ꯍꯥꯏꯕꯗꯤ ꯈꯪꯗꯦꯕ ꯑꯩ ꯎꯝ ꯎꯝ ꯑꯗꯨꯝ ꯊꯣꯡꯕ ꯆꯥꯛ ꯊꯣꯡꯕꯒꯨꯝꯕ ꯐꯨꯔꯤꯠ ꯀꯨꯝꯕ ꯁꯨꯕ ꯍꯩꯕ ꯂꯣꯏꯅꯃꯛꯇ ꯇꯧꯗꯤ ꯇꯧꯅꯦꯕ ꯑꯩꯅ ꯁꯟꯗꯦꯗꯁꯨ ꯑꯗꯨꯝ ꯅꯪꯅ ꯂꯥꯛꯑꯣ ꯍꯥꯏꯔꯗꯤ ꯑꯩ ꯂꯥꯛꯄ ꯉꯝꯒꯅꯦꯕ

ꯎꯝ ꯑꯥ ꯍꯣꯏ ꯑꯗꯨꯝ ꯑꯩ ꯍꯥꯏꯕꯗꯤ ꯑꯗꯨ ꯄꯨꯡ ꯀꯌꯥꯒꯨꯝꯕꯗ ꯑꯣ ꯑꯗꯨ ꯑꯩꯠ ꯑꯣꯏꯅ ꯌꯥꯒꯗ꯭ꯔꯥ ꯍꯥꯏꯕꯗꯤ ꯁ꯭ꯀꯨꯜ ꯆꯠꯄꯁꯦ ꯑꯉꯥꯡ ꯃꯈꯩꯁꯦ ꯈꯔ ꯋꯥꯗꯧꯔꯤꯅꯦ ꯁꯤꯗꯁꯨ ꯌꯦꯡꯒꯗꯧꯕꯅꯦꯕ ꯑꯗꯨꯗꯤ ꯁꯕꯦꯟ ꯊꯥꯔꯇꯤ ꯑꯗꯨꯝ ꯇꯧꯈ꯭ꯔꯒꯦ ꯎꯝ ꯑꯗꯣ ꯑꯍꯤꯡꯗꯗꯤ ꯄꯨꯡ ꯀꯌꯥ ꯐꯥꯎꯕ ꯍꯣꯏ ꯍꯣꯏ ꯑꯗꯨꯗꯤ ꯍꯌꯦꯡ ꯎꯝ ꯍꯣꯏ